ꯑꯩꯈꯣꯏꯒꯤ ꯃꯃꯥꯡꯒꯤ ꯑꯩꯈꯣꯏꯒꯤ ꯊꯥꯏꯅ ꯁꯅꯥꯃꯍꯤꯈꯛꯇ ꯍꯤꯟꯗꯨ ꯆꯉꯛꯇ꯭ꯔꯤ ꯃꯃꯥꯡꯗꯗꯤ ꯑꯩꯈꯣꯏꯒꯤ ꯔꯥꯁ ꯂꯤꯂꯥ ꯍꯥꯏꯕ ꯄꯣꯠꯁꯦ ꯑꯃꯨꯛ ꯂꯩꯔꯝꯗꯦ ꯍꯥꯟꯅꯗꯤ ꯑꯗꯨꯕꯨ ꯍꯤꯟꯗꯨ ꯆꯉꯛꯄ ꯃꯇꯨꯡꯗꯒꯤꯗꯤ ꯑꯃꯨꯛ ꯔꯥꯁ ꯂꯤꯂꯥ ꯑꯗꯒꯤ ꯄꯨꯡ ꯆꯣꯂꯣꯝ ꯑꯗꯒꯤ ꯅꯠꯇ ꯁꯟꯁꯀ꯭ꯔꯤꯇꯟ ꯃꯌꯥꯝꯁꯦ ꯑꯃꯨꯛ ꯂꯣꯏꯅ ꯏꯝꯕꯣꯞ ꯇꯧꯔꯛꯑꯦ ꯑꯗꯨꯒ ꯍꯧꯖꯤꯛ ꯀꯥꯟꯒꯤ ꯑꯉꯥꯡꯁꯤꯡꯁꯤꯅ ꯑꯃꯨꯛ ꯍꯦꯟꯅ ꯀꯜꯆꯔꯁꯤꯡꯁꯦ ꯊꯥꯏꯅ ꯑꯈꯣꯏꯒꯤ ꯍꯤꯟꯗꯨ ꯂꯥꯛꯇ꯭ꯔꯤꯉꯩ ꯃꯃꯥꯡꯗ ꯂꯩꯖꯔꯝꯕ ꯖꯒꯣꯏ ꯃꯌꯥꯝꯁꯦ ꯑꯃꯨꯛ ꯌꯣꯛꯈꯠꯄꯁꯦ ꯍꯧꯔꯑꯦ ꯑꯗꯨꯒ ꯍꯥꯏꯗꯤ ꯀꯂꯥꯕꯨ ꯅꯨꯡꯁꯤꯗꯕ ꯀꯥꯡꯒꯨ ꯈꯔꯅꯗꯤ ꯑꯃꯨꯛ ꯃꯥꯡꯊ ꯍꯥꯏꯗꯤ ꯃꯨꯠꯍꯟꯅꯕꯒꯤ ꯊꯕꯛꯇꯁꯨ ꯃꯣꯏꯅ ꯀꯌꯥꯃꯨ ꯍꯦꯟꯅ ꯇꯧꯔꯛꯏ